ꯍꯂꯣ ꯑꯣ ꯇꯥꯏ ꯇꯥꯏ ꯇꯥꯏ ꯍꯣꯏ ꯀꯔꯤ ꯀꯔꯤ ꯉꯥ ꯂꯧꯁꯤꯒꯦ

ꯍꯧꯖꯤꯛ ꯌꯥꯝ ꯐꯥꯝ ꯁꯤꯠꯄꯒꯤ ꯌꯥꯝ ꯔꯧ ꯄꯨꯛꯂꯥꯎꯕꯤ ꯉꯥꯃꯨꯒꯨꯝꯕꯁꯨ ꯑꯗꯨꯝ ꯌꯥꯎꯋꯦ ꯑꯗꯨꯝ ꯉꯥꯃꯨꯁꯦ ꯀꯦ ꯖꯤꯗ ꯆꯍꯨꯝꯃꯨꯛ ꯍꯥꯏ ꯑꯗꯨꯗꯤ ꯑꯗꯨꯗꯤ ꯌꯥꯝ ꯉꯥꯄꯤ ꯆꯥꯕꯤꯗꯤ ꯍꯣꯡꯉꯤꯗ ꯑꯗꯨꯝ ꯑꯗꯨꯃꯥꯏꯅ ꯂꯩ ꯑꯦ ꯑꯗꯨꯗꯤ ꯑꯥ ꯉꯥꯄꯨꯝꯗꯤ ꯅꯥꯄꯤꯆꯥꯕꯤ ꯀꯤꯂꯣ ꯀꯌꯥꯃꯨꯛ ꯂꯧꯕꯤꯗꯣꯏꯅꯣ ꯑꯍꯨꯝ ꯇꯪꯈꯥꯏ ꯇꯥꯕ ꯑꯍꯨꯝ ꯌꯥꯝ ꯇꯥꯕ ꯑꯗꯨꯝ ꯌꯥꯎꯋꯤ ꯀꯨꯏꯅ ꯆꯍꯤ ꯑꯃꯃꯨꯛ ꯐꯥꯔꯨꯗ꯭ꯔꯕ ꯃꯣꯏ ꯄꯨꯈꯤꯗꯣ ꯑꯗꯨꯅ ꯌꯥꯝ ꯆꯥꯎꯋꯦ ꯍꯥꯏ ꯇꯥꯔꯦ ꯌꯥꯝ ꯍꯥꯏꯗꯤ ꯌꯥꯝꯅꯁꯨ ꯍꯥꯎꯅꯤ ꯍꯥꯏꯗꯤ ꯐꯥꯕꯁꯨ ꯀꯨꯏꯗ꯭ꯔꯤ ꯉꯁꯤ ꯐꯥꯕꯅꯦꯕ ꯉꯥꯁꯤ ꯌꯥꯝ ꯐ꯭ꯔꯦꯁ ꯑꯣꯏ ꯑꯗꯨꯅ ꯑꯗꯨꯝ ꯍꯥꯎꯅꯤ ꯈꯪꯉꯦ ꯁꯤꯗ ꯑꯗꯨꯝ ꯂꯥꯛꯄꯤꯔ ꯑꯗꯨꯝ ꯂꯧꯕꯤ ꯌꯥꯅꯤ ꯑ ꯉꯥꯁꯦ ꯇꯨꯡꯍꯟꯕꯤꯁꯨ ꯐꯥꯏ ꯔꯧꯁꯨ ꯐꯥꯏ ꯑꯌꯥꯝꯕ ꯂꯣꯏ ꯐꯥꯏꯗ ꯇꯨꯡꯍꯟꯕꯤꯁꯦ ꯑꯗꯨꯝ ꯉꯥꯃꯨꯒꯤ ꯃꯃꯟꯒ ꯑꯗꯨꯝ ꯃꯥꯟꯅꯩ ꯆꯍꯨꯝ ꯑꯣ ꯍꯥꯏꯗꯤ ꯇꯨꯡꯍꯟꯕꯤꯗ ꯌꯥꯝ ꯐꯖꯕ ꯑꯗꯨꯒꯤꯅꯤ ꯑꯥ ꯌꯥꯝ ꯆꯥꯎꯔꯦ ꯑꯗꯨꯒꯤ ꯑꯧ ꯑꯗꯨꯗꯤ ꯑꯗꯨꯗꯤ ꯐꯥꯏ ꯑꯗꯨꯝ ꯌꯥꯝꯅ ꯑꯗꯨꯝ ꯂꯩ ꯑꯗꯨꯗꯤ ꯑꯗꯨꯝ ꯍꯣꯏ ꯉꯥꯅꯝ ꯆꯥꯕ ꯑꯗꯨꯝ ꯍꯥꯎꯔꯗꯧꯕ ꯍꯟꯇꯛ ꯑꯥ ꯑꯣ ꯍꯣꯏ ꯑꯗꯨ ꯅꯥꯄꯤ ꯆꯥꯕꯤꯗꯨꯗꯤ ꯆꯅꯤ ꯌꯥꯡꯈꯩ ꯍꯥꯏꯕ ꯈꯔ ꯀꯨꯟ ꯀꯨꯟꯊ꯭ꯔꯥꯃꯨꯛꯇꯤ ꯇꯥ ꯌꯥꯅꯤ ꯂꯨꯄꯥ ꯀꯨꯟ ꯀꯨꯟꯊ꯭ꯔꯥꯃꯨꯛꯇꯤ ꯇꯥ ꯌꯥꯅꯦꯕ ꯑꯗꯨ ꯆꯅꯤꯗꯨꯗꯤ ꯌꯥꯝ ꯑꯩꯈꯣꯏꯗ ꯌꯥꯝꯅ ꯃꯥꯡꯅꯤꯗ ꯑꯗꯨꯗꯤ ꯍꯣꯏ ꯍꯣꯏ ꯆꯅꯤ ꯀꯨꯟꯗꯣ ꯑꯗꯨꯝ ꯌꯥꯅꯔꯁꯤ ꯍꯣꯏ ꯉꯥꯔꯤ ꯀꯔꯤ ꯀꯩꯁꯨ ꯑꯗꯨꯝ ꯂꯩ ꯂꯧꯅꯤꯡꯉꯗꯤ ꯉꯥ ꯑꯌꯥꯏꯕꯁꯨ ꯉꯥ ꯔꯧ ꯃꯆꯥꯁꯨ ꯂꯩ ꯑꯗꯒꯤ ꯉꯥ ꯑꯩꯈꯣꯏꯒꯤ ꯉꯥ ꯍꯥꯏꯗꯤ ꯀꯔꯤ ꯀꯔꯤ ꯎꯝ ꯃꯗꯨꯁꯨ ꯑꯗꯨꯝ ꯌꯥꯎꯋꯤ ꯐꯥꯕꯣꯉꯥꯗꯤ ꯌꯥꯝ ꯌꯥꯎꯋꯤꯗ ꯉꯥ ꯀꯦ ꯖꯤꯗ ꯑꯗꯨꯝ ꯆꯠꯂꯦ ꯍꯥꯏꯗꯤ ꯔꯧꯗꯨꯅ ꯃꯆꯥ ꯃꯆꯥ ꯗꯨꯅ ꯀꯦꯖꯤꯗ ꯀꯦ ꯖꯤꯗ ꯆꯅꯤ ꯆꯅꯤ ꯆꯅꯤ ꯌꯥꯡꯈꯩꯗꯤ ꯂꯩ ꯑꯥ

ꯑꯗꯨ ꯔꯧꯁꯦ ꯆꯍꯨꯝ ꯆꯍꯨꯝ ꯑꯗꯨꯝ ꯁꯥꯕꯅꯤ ꯑꯗꯨ ꯈꯔ ꯇꯥꯊꯣꯛ ꯇꯥꯁꯤꯟꯗꯤ ꯑꯗꯨꯝ ꯌꯥꯅꯤ ꯀꯔꯤ ꯅꯨꯃꯤꯠꯇ ꯂꯥꯛꯇꯣꯏꯅꯣ ꯍꯣꯔꯦꯅ ꯑꯗꯨꯝ ꯂꯥꯛꯇꯣꯏ ꯅꯠꯇ꯭ꯔꯣ ꯍꯣꯏ ꯄꯨꯡ ꯀꯌꯥ ꯑꯗꯨꯋꯥꯏꯗ ꯂꯥꯛꯇꯣꯏꯅꯣ ꯍꯥꯏꯗꯤ ꯑꯩꯗꯤ ꯗꯨꯀꯥꯟꯁꯤꯅ ꯍꯥꯏꯗꯤ ꯌꯥꯝꯅ ꯑꯣ ꯑꯩ ꯄꯨꯡ ꯃꯉꯥ ꯑꯗꯨꯋꯥꯏꯗ ꯑꯩ ꯊꯕꯛ ꯑꯃ ꯆꯠꯇꯧ ꯂꯩꯌꯦꯕ ꯑꯥ